ꯇꯨ ꯊꯥꯎꯖꯟ ꯇ꯭ꯋꯦꯟꯇꯤ ꯐꯣꯔꯒꯤ ꯖꯅꯋꯥꯔꯤ ꯇꯥꯡ ꯇꯔꯥꯃꯉꯥ ꯇꯨ ꯊꯥꯎꯖꯟ ꯇ꯭ꯋꯦꯟꯇꯤ ꯊ꯭ꯔꯤꯒꯤ ꯑꯣꯛꯇꯣꯕꯔ ꯇꯥꯡ ꯑꯍꯨꯝ ꯇꯨ ꯊꯥꯎꯖꯟ ꯇ꯭ꯋꯦꯟꯇꯤ ꯇꯨꯒꯤ ꯐꯦꯕ꯭ꯋꯥꯔꯤ ꯇꯥꯡ ꯇꯔꯥꯍꯨꯝꯗꯣꯏ ꯇꯨ ꯊꯥꯎꯖꯟ ꯇ꯭ꯋꯦꯟꯇꯤ ꯋꯥꯟꯒꯤ ꯖꯅꯋꯥꯔꯤꯒꯤ ꯇꯥꯡ ꯇꯔꯥꯅꯤꯊꯣꯏ ꯇꯨ ꯊꯥꯎꯖꯟ ꯅꯥꯏꯟꯇꯤꯟꯒꯤ ꯑꯦꯄ꯭ꯔꯤꯜ ꯇꯥꯡ ꯃꯉꯥ